ꯑꯩꯅ ꯏꯁꯥꯅ ꯄꯥꯖꯔꯛꯄ ꯂꯥꯏꯔꯤꯛꯇ ꯑꯩꯒꯤ ꯃꯈꯥꯗ ꯂꯥꯛꯂꯤꯕ ꯑꯉꯥꯡꯁꯤꯡ ꯅꯍꯥꯁꯤꯡꯗ ꯑꯩꯅ ꯄꯥꯍꯟꯅꯤꯡꯕ ꯂꯥꯏꯔꯤꯛ ꯑꯃ ꯍꯥꯏꯌꯣ ꯍꯥꯏꯔꯒꯗꯤ ꯈꯝꯕ ꯊꯣꯏꯕꯤ ꯁꯩꯔꯦꯡ ꯍꯥꯏꯔꯤꯕ ꯂꯥꯏꯔꯤꯛ ꯑꯁꯤ ꯄꯥꯍꯟꯅꯤꯡꯉꯤ ꯂꯥꯏꯔꯤꯛ ꯑꯁꯤ ꯄꯥꯍꯟꯅꯤꯡꯕꯒꯤ ꯃꯔꯝꯗꯤ ꯀꯔꯤꯅꯣ ꯍꯥꯏꯔꯕ ꯃꯇꯝꯗ ꯃꯇꯝ ꯑꯃꯗ ꯑꯩꯈꯣꯏꯒꯤ ꯃꯅꯤꯄꯨꯔꯒꯤ ꯑꯣꯏꯕ ꯐꯨꯡꯒꯥ ꯋꯥꯔꯤ ꯍꯥꯏꯅ ꯌꯥꯝꯅ ꯑꯍꯟꯁꯤꯡꯅ ꯑꯉꯥꯡꯁꯤꯡꯗ ꯐꯨꯡꯒꯥꯒꯤ ꯃꯩ ꯃꯃꯥꯡꯗ ꯐꯝꯗꯨꯅ ꯃꯩ ꯃꯅꯥꯛꯇ ꯐꯝꯗꯨꯅ ꯋꯥꯔꯤ ꯀꯌꯥ ꯂꯤꯕꯤꯔꯝꯃꯤ ꯃꯇꯝ ꯑꯁꯤꯗ ꯑꯩꯈꯣꯏꯒꯤ ꯃꯅꯤꯄꯨꯔꯒꯤ ꯅꯥꯠꯀꯤ ꯑꯣꯏꯕ ꯐꯖꯔꯕ ꯐꯨꯡꯒꯥ ꯋꯥꯔꯤ ꯀꯌꯥ ꯑꯃ ꯂꯩ ꯃꯔꯛ ꯑꯁꯤꯗ ꯈꯝꯕ ꯊꯣꯏꯕꯤ ꯍꯥꯏꯔꯤꯕ ꯃꯤꯑꯣꯏ ꯑꯅꯤ ꯑꯁꯤꯒꯤ ꯋꯥꯔꯤ ꯑꯁꯤ ꯌꯥꯝꯅ ꯐꯖꯕ ꯅꯨꯡꯁꯤ ꯅꯨꯡꯉꯣꯟꯒꯤ ꯑꯣꯏꯕ ꯈꯛꯇ ꯅꯠꯇꯅ ꯑꯩꯈꯣꯏꯅ ꯋꯥꯔꯤ ꯑꯁꯤꯗꯒꯤ ꯑꯩꯈꯣꯏꯅ ꯂꯧꯊꯣꯛꯄ ꯌꯥꯕ ꯂꯧꯁꯤꯡꯒꯤ ꯑꯣꯏꯕ ꯋꯥꯔꯤ ꯀꯌꯥꯝꯁꯨ ꯌꯥꯎꯏ ꯃꯁꯤꯗ ꯑꯩꯅ ꯄꯥꯔꯛꯄ ꯃꯇꯝꯗ ꯈꯪꯕ ꯉꯝꯃꯤ ꯃꯗꯨꯗꯤ ꯐꯨꯡꯒꯥ ꯋꯥꯔꯤ ꯀꯌꯥ ꯑꯁꯤ ꯉꯁꯤꯒꯤ ꯃꯇꯝꯗ ꯍꯧꯔꯛꯂꯤꯕ ꯑꯉꯥꯡꯁꯤꯡ ꯑꯁꯤꯅ ꯈꯪꯗꯕꯅ ꯃꯔꯝ ꯑꯣꯏꯔꯒ ꯃꯥꯡꯁꯤꯜꯂꯛꯂꯕꯒꯤ ꯃꯇꯝ ꯍꯥꯏꯕꯗꯨꯁꯨ ꯑꯣꯏꯔꯛꯂꯦ ꯍꯥꯏꯕꯁꯦ ꯍꯥꯏꯅꯤꯡꯉꯤ ꯋꯥꯔꯤ ꯀꯌꯥ ꯑꯁꯤ ꯈꯪꯗꯕꯅ ꯃꯔꯝ ꯑꯣꯏꯔꯒ ꯃꯄꯥꯟ ꯏꯄꯥꯟ ꯊꯣꯛꯄ ꯃꯇꯝꯗ ꯑꯩꯈꯣꯏꯒꯤ ꯅꯥꯠꯀꯤ ꯑꯣꯏꯕ ꯋꯥꯔꯤ ꯂꯤꯌꯨ ꯍꯥꯏꯕ ꯃꯇꯝꯗ ꯈꯪꯗꯕ ꯑꯉꯥꯡ ꯅꯍꯥ ꯀꯌꯥ ꯌꯥꯎꯗꯕ ꯅꯠꯇꯦ ꯃꯇꯝ ꯑꯗꯨꯗ ꯑꯩꯈꯣꯏꯒꯤ ꯃꯅꯤꯄꯨꯔꯒꯤ ꯃꯥꯏ ꯈꯨꯅꯤꯡꯉꯥꯏ ꯑꯣꯏꯕ ꯃꯁꯛꯅꯤ ꯍꯥꯏꯕ ꯑꯁꯤꯁꯨ ꯑꯩꯅ ꯍꯥꯏꯅꯤꯡꯉꯤ ꯃꯔꯝ ꯑꯗꯨꯅ ꯈꯝꯕ ꯊꯣꯏꯕꯤ ꯁꯩꯔꯦꯡ ꯍꯥꯏꯔꯤꯕ ꯂꯥꯏꯔꯤꯛ ꯑꯁꯤ ꯄꯥꯔꯕ ꯃꯇꯝꯗ ꯈꯪꯕ ꯉꯝꯒꯅꯤ ꯃꯗꯨꯗꯤ ꯑꯩꯈꯣꯏꯒꯤ ꯃꯅꯤꯄꯨꯔꯒꯤ ꯑꯣꯏꯔꯕ ꯌꯥꯝꯅ ꯐꯖꯕꯔ ꯐꯨꯡꯒꯥ ꯋꯥꯔꯤ ꯑꯁꯤꯕꯨ ꯄꯥꯔꯕ ꯃꯇꯨꯡꯗ ꯏꯟꯈꯠꯂꯛꯂꯤꯕ ꯅꯍꯥꯁꯤꯡꯅꯁꯨ ꯈꯪꯕ ꯉꯝꯒꯅꯤ ꯃꯗꯨꯗꯤ ꯐꯨꯡꯒꯥ ꯋꯥꯔꯤ ꯑꯁꯤꯅ ꯐꯨꯡꯒꯥ ꯋꯥꯔꯤ ꯀꯌꯥ ꯄꯥꯕꯅ ꯑꯩꯈꯣꯏꯗ ꯀꯔꯤ ꯀꯥꯟꯅꯕ ꯄꯤꯕꯒꯦ ꯑꯍꯟꯁꯤꯡꯅ ꯊꯝꯕꯤꯔꯝꯕ ꯐꯖꯔꯕ ꯋꯥꯔꯤꯁꯤꯡ ꯑꯁꯤꯕꯨ ꯑꯩꯈꯣꯏꯒꯤ ꯅꯥꯠꯀꯤ ꯑꯣꯏꯕ ꯁꯛꯇꯝꯕꯨ ꯐꯖꯅ ꯑꯋꯥꯡꯕ ꯊꯥꯛꯇ ꯊꯥꯡꯒꯠꯄ ꯉꯝꯃꯤ ꯍꯥꯏꯕ ꯑꯁꯤ ꯎꯠꯂꯤ ꯍꯥꯏꯕ ꯑꯁꯤ ꯍꯥꯏꯔꯒ ꯑꯩ ꯂꯣꯏꯁꯤꯟꯖꯒꯦ